ꯕꯨꯗꯤꯖꯝꯁꯤ ꯌꯥꯝꯅ ꯄꯥꯝꯖꯩꯌꯦ ꯃꯈꯣꯏꯒꯤ ꯑꯥꯏꯗꯤꯌꯣꯂꯣꯖꯤꯁꯤ ꯑꯩꯅ ꯌꯦꯡꯖꯔꯨꯕ ꯃꯇꯝꯗ ꯃꯈꯣꯏꯗ ꯃꯁꯤꯅ ꯏꯁꯣꯔꯅꯤ ꯏꯁꯣꯔꯅꯤ ꯍꯥꯏꯕꯗꯤ ꯏꯁꯣꯔ ꯈꯨꯗꯤꯡꯃꯛ ꯏꯁꯥꯗ ꯌꯥꯎꯏ ꯍꯥꯏꯅ ꯈꯟꯖꯩ ꯑꯩꯈꯣꯏꯅ ꯇꯦꯝꯄꯜꯗ ꯃꯣꯛꯁꯇ ꯆꯔ꯭ꯁꯇ ꯆꯠꯄꯒꯤ ꯗꯔꯀꯥꯔ ꯑꯣꯏꯗꯦ ꯃꯁꯤ ꯑꯩꯈꯣꯏꯗ ꯃꯤꯄꯨꯝ ꯈꯨꯗꯤꯡꯃꯛꯇ ꯑꯩꯈꯣꯏꯒꯤ ꯊꯃꯣꯏꯗ ꯏꯁꯣꯔ ꯂꯩ ꯍꯥꯏꯕꯁꯤ ꯌꯥꯎꯏ ꯃꯁꯤ ꯐꯖꯩ ꯃꯈꯣꯏꯒꯤ ꯆꯠꯅ ꯀꯥꯡꯂꯣꯅ ꯑꯁꯤ ꯑꯗꯨꯝꯃꯛ ꯉꯁꯤꯒꯤ ꯊꯣꯛꯂꯤꯕ ꯊꯧꯗꯣꯛ ꯋꯥꯊꯣꯛ ꯏꯔꯥꯡ ꯇꯨꯔꯥꯡ ꯐꯠꯇꯕ ꯃꯌꯥꯝ ꯑꯃ ꯃꯤꯍꯥꯠ ꯃꯤꯄꯨꯟ ꯊꯣꯛꯏꯕꯁꯤ ꯑꯩꯈꯣꯏꯒꯤ ꯗꯔꯃꯒꯤ ꯃꯇꯥꯡꯗ ꯏꯁꯣꯔꯒꯤ ꯃꯇꯥꯡꯗ ꯇꯦꯝꯄꯜꯒꯤ ꯃꯇꯥꯡꯗ ꯃꯣꯛꯁꯀꯤ ꯆꯔ꯭ꯁꯀꯤ ꯃꯇꯥꯡꯗ ꯃꯁꯤ ꯃꯁꯤꯗꯒꯤꯗꯤ ꯑꯩ ꯀꯩꯅꯣꯁꯤꯅꯗꯤ ꯌꯥꯝꯅ ꯄꯥꯝꯖꯩ ꯕꯨꯗꯤꯖꯝꯁꯤꯅ